ꯏꯟꯒ꯭ꯔꯦꯗꯤꯌꯦꯟꯁ ꯍꯥꯏꯔꯗꯤ ꯑꯦꯟꯁꯥꯡ ꯅꯥꯄꯤ ꯑꯀꯛ ꯑꯦꯟꯁꯥꯡ ꯅꯥꯄꯤꯗꯣ ꯀꯛꯑꯒ ꯑꯩꯅ ꯊꯣꯡꯒꯗꯧꯔꯤꯕ ꯑꯦꯟꯁꯥꯡ ꯅꯥꯄꯤꯁꯤꯡꯗꯣ ꯀꯛꯑꯒ ꯊꯝꯃꯦ ꯑꯗꯨꯗꯒꯤꯗꯤ ꯊꯨꯝ ꯑꯃ ꯔꯦꯗꯤꯗ ꯊꯝꯃꯦ ꯑꯗꯨꯗꯩꯗꯤ ꯃꯣꯔꯣꯛ ꯊꯝꯃꯦ ꯃꯆꯨ ꯊꯝꯃꯦ ꯖꯤꯔꯥ ꯃꯁꯥꯂꯥꯁꯤꯡꯗꯣ ꯑꯩꯈꯣꯏꯅ ꯔꯦꯗꯤꯗ ꯊꯝꯃꯦ ꯊꯥꯎꯁꯨ ꯔꯦꯗꯤꯗ ꯊꯝꯃꯦ ꯇꯤꯜꯍꯧ ꯆꯅꯝ ꯁꯨꯔꯒ ꯔꯦꯗꯤꯗ ꯂꯣꯏꯅ ꯊꯝꯖꯜꯂꯦ